ꯑꯩꯍꯥꯛꯅ ꯂꯝꯖꯦꯟ ꯆꯦꯟꯕꯒꯤ ꯀ꯭ꯂꯕ ꯑꯃ ꯌꯥꯝꯅ ꯄꯥꯝꯖꯗꯨꯅ ꯇꯣꯞ ꯁꯤꯐꯥꯏ ꯍꯥꯏꯅ ꯈꯪꯅꯕ ꯀ꯭ꯂꯕ ꯑꯗꯨꯗ ꯑꯩꯍꯥꯛ ꯔꯟꯅꯤꯡꯒꯤꯗꯃꯛꯇ ꯌꯥꯎꯏ ꯃꯈꯣꯏꯒꯤ ꯀ꯭ꯂꯕ ꯑꯗꯨ ꯌꯥꯝꯅ ꯃꯔꯝ ꯆꯥꯕ ꯀ꯭ꯂꯕꯅꯤ ꯆꯦꯟꯕ ꯃꯇꯝꯗ ꯃꯈꯣꯏꯒꯤ ꯀ꯭ꯂꯕ ꯑꯗꯨꯒꯤ ꯑꯣꯏꯔꯤꯕ ꯁꯦꯅꯤꯌꯥꯔ ꯑꯃꯗꯤ ꯑꯣꯖꯥꯁꯤꯡ ꯑꯗꯨꯅ ꯑꯩꯈꯣꯏꯕꯨ ꯌꯥꯝ ꯐꯖꯅ ꯇꯥꯛꯄꯤ ꯇꯝꯕꯤ ꯃꯔꯝ ꯑꯗꯨꯅ ꯃꯈꯣꯏꯒꯤ ꯀ꯭ꯂꯕ ꯑꯁꯤ ꯌꯥꯝꯅ ꯃꯇꯤꯛꯁꯨ ꯆꯥꯏ ꯑꯉꯥꯡ ꯏꯪꯈꯠꯂꯛꯂꯤꯕ ꯑꯉꯥꯡ ꯃꯆꯥ ꯁꯤꯡꯁꯨ ꯃꯈꯣꯏꯅ ꯇꯝꯕꯤ ꯇꯛꯄꯤꯗꯨꯅ ꯇꯧꯕꯤ ꯑꯅꯧꯕ ꯃꯤꯁꯤꯡ ꯑꯗꯨꯁꯨ ꯗꯤꯁꯤꯞꯂꯤꯟꯒ ꯂꯣꯏꯅꯅ ꯐꯖꯅ ꯇꯝꯕꯤ ꯃꯈꯣꯏꯒꯤ ꯀ꯭ꯂꯕ ꯑꯗꯨꯗ ꯌꯥꯎꯕ ꯃꯇꯝꯗ ꯆꯦꯟꯕ ꯆꯣꯡꯕ ꯃꯔꯝ ꯆꯥꯅ ꯇꯝꯕꯤ ꯆꯦꯟꯕ ꯃꯇꯝꯗ ꯁꯨꯃꯥꯏꯅ ꯆꯦꯟꯒꯗꯕꯅꯤ ꯍꯥꯏꯅ ꯇꯝꯕꯤ ꯃꯈꯣꯏꯒꯤ ꯑꯣꯖꯥꯁꯤꯡꯗꯨꯁꯨ ꯌꯥꯝꯅ ꯒ꯭ꯌꯥꯟ ꯇꯥꯕ ꯑꯣꯖꯥꯁꯤꯡꯅꯤ ꯑꯩꯈꯣꯏꯅ ꯆꯦꯟꯕ ꯃꯇꯝꯗ ꯈꯣꯡꯊꯥꯡ ꯈꯨꯗꯤꯡꯒꯤ ꯃꯈꯣꯏꯅ ꯌꯦꯡꯁꯤꯟꯕꯤ ꯃꯈꯣꯏꯒꯤ ꯀ꯭ꯂꯕ ꯑꯗꯨ ꯑꯐꯥꯎꯕ ꯀ꯭ꯂꯕꯅꯤ ꯃꯌꯥꯝꯅꯁꯨ ꯃꯃꯤꯡ ꯂꯩꯅꯕ ꯀ꯭ꯂꯕꯅꯤ ꯆꯦꯟꯕ ꯃꯇꯝꯗ ꯅꯣꯡꯃꯒꯤ ꯀꯤꯂꯣꯃꯤꯇꯔ ꯑꯀꯛꯅꯕ ꯃꯁꯤꯡ ꯆꯦꯟꯕ ꯇꯝꯕꯤ ꯃꯔꯝ ꯑꯗꯨꯅ ꯃꯈꯣꯏꯒꯤ ꯀ꯭ꯂꯕ ꯑꯁꯤ ꯌꯥꯝꯅ ꯃꯇꯤꯛ ꯆꯥꯏ ꯃꯌꯥꯝꯅꯁꯨ ꯄꯥꯝꯅꯕ ꯀ꯭ꯂꯕꯅꯤ ꯆꯦꯟꯕ ꯃꯇꯝꯗ ꯏꯁꯥ ꯆꯣꯛꯊꯔꯛꯄ ꯌꯥꯎꯔꯛꯏ ꯏꯁꯥ ꯆꯣꯛꯊꯔꯛꯄ ꯃꯇꯝꯗ ꯃꯈꯣꯏꯅ ꯆꯦꯟꯒꯗꯕ ꯈꯣꯡꯊꯥꯡ ꯑꯗꯨ ꯂꯥꯎꯅ ꯑꯃꯨꯛ ꯊꯥꯡꯏ ꯈꯨꯅ ꯑꯃꯨꯛ ꯊꯥꯡꯉꯒ ꯆꯦꯟꯕ ꯇꯝꯕꯤ ꯃꯈꯣꯏꯒꯤ ꯀ꯭ꯂꯕ ꯑꯗꯨ ꯌꯥꯝꯅ ꯄꯥꯝꯖꯗꯨꯅ ꯑꯩꯍꯥꯛꯁꯨ ꯌꯥꯎꯖꯕꯅꯤ ꯃꯔꯝ ꯑꯗꯨꯅ ꯆꯥꯔꯤꯕ ꯆꯤꯟꯖꯥꯛ ꯑꯗꯨ ꯐꯥꯎꯕ ꯃꯈꯣꯏꯅ ꯐꯖꯅ ꯊꯥꯎ ꯂꯥꯡ ꯆꯥꯗꯅꯕ ꯆꯝꯐꯨꯠ ꯆꯅꯥꯏ ꯆꯥꯔꯒ ꯇꯧꯒꯗꯕꯅꯤ ꯆꯥꯕ ꯃꯇꯝꯗ ꯑꯩꯈꯣꯏꯅ ꯑꯍꯥꯎꯕ ꯆꯥꯅꯤꯡꯉꯒꯁꯨ ꯊꯨꯝ ꯊꯥꯎ ꯃꯣꯔꯣꯛ ꯋꯥꯠꯅ ꯄꯤꯖꯕꯤꯗꯨꯅ ꯃꯈꯣꯏꯅ ꯂꯝꯖꯦꯟ ꯑꯁꯤꯕꯨ ꯃꯥꯏ ꯄꯥꯛꯅꯕ ꯍꯣꯠꯅꯕꯤ ꯃꯔꯝꯗꯤ ꯑꯩꯈꯣꯏꯅ ꯍꯌꯦꯡ ꯀꯝꯄꯤꯇꯤꯇꯤꯚ ꯑꯃꯗꯤ ꯀꯝꯄꯤꯇꯤꯁꯟ ꯊꯦꯡꯅꯔꯛꯄ ꯃꯇꯝꯗ ꯑꯩꯈꯣꯏꯗ ꯌꯥꯝꯅ ꯂꯥꯏꯅ ꯄꯥꯡꯊꯣꯛꯄ ꯉꯝꯅꯕ ꯃꯔꯝꯗꯤ ꯍꯌꯦꯡ ꯊꯦꯡꯟꯔꯛꯄ ꯃꯇꯝꯗ ꯑꯩꯈꯣꯏꯅ ꯊꯥꯎ ꯊꯨꯝ ꯌꯥꯝꯅ ꯆꯥꯁꯤꯜꯂꯕꯗꯤ ꯑꯩꯈꯣꯏꯒꯤ ꯍꯛꯆꯥꯡꯗ ꯏꯐꯦꯛ ꯂꯥꯛꯑꯒ ꯂꯝꯖꯦꯟ ꯑꯗꯨꯕꯨ ꯆꯦꯟꯕ ꯉꯝꯗꯅꯉꯥꯏ ꯃꯆꯥꯛ ꯑꯣꯏꯍꯟꯂꯤ ꯂꯝꯖꯦꯟ ꯆꯦꯟꯕ ꯍꯥꯏꯕꯁꯤꯇꯕꯨ ꯏꯁꯥ ꯄꯨꯝꯅꯃꯛ ꯐꯪꯁꯟ ꯇꯧꯕꯅꯤ ꯐꯪꯁꯟ ꯇꯧꯕ ꯑꯁꯤ ꯌꯥꯝꯅ ꯐꯖꯅ ꯆꯦꯟꯕ ꯉꯝꯅꯕ ꯍꯣꯠꯅꯒꯗꯕꯅꯤ ꯂꯝꯖꯦꯟ ꯆꯦꯟꯕ ꯍꯥꯏꯕꯁꯤ ꯌꯥꯝꯅ ꯑꯔꯥꯏꯕ ꯊꯕꯛꯇꯤ ꯅꯠꯇꯦ ꯍꯛꯆꯥꯡ ꯄꯨꯝꯕ ꯑꯁꯤ ꯄꯨꯂꯞ ꯂꯦꯡꯕꯒꯤ ꯃꯊꯧ ꯇꯧꯕꯅꯤꯅ ꯑꯩꯈꯣꯏꯗ ꯌꯥꯝꯅ ꯂꯥꯏꯅ ꯆꯦꯟꯕ ꯉꯝꯅꯕꯒꯤ ꯃꯔꯝ ꯆꯥꯅ ꯆꯦꯟꯒꯗꯕꯅꯤ ꯃꯈꯣꯏꯅ ꯇꯥꯛꯂꯤꯕ ꯄꯥꯎꯇꯥꯛ ꯀꯌꯥ ꯑꯗꯨ ꯏꯟꯒꯗꯕꯅꯤ ꯃꯔꯝꯗꯤ ꯑꯩꯈꯣꯏꯅ ꯍꯌꯦꯡ ꯂꯝꯖꯦꯟ ꯆꯦꯜꯂꯛꯄ ꯃꯇꯝꯗ ꯑꯩꯈꯣꯏ ꯈꯛꯇꯥ ꯆꯦꯟꯒꯗꯕ ꯅꯠꯇꯕꯅꯤꯅ ꯃꯌꯥꯝ ꯑꯃ ꯆꯦꯟꯃꯤꯟꯅꯒꯗꯕꯅꯤ ꯀꯝꯄꯤꯇꯤꯁꯟ ꯍꯥꯏꯕꯁꯤꯕꯨ ꯃꯌꯥꯝ ꯄꯨꯟꯅ ꯆꯦꯟꯃꯤꯟꯅꯒꯗꯕꯅꯤ ꯃꯔꯝꯗꯤ ꯍꯌꯦꯡ ꯑꯣꯂꯦꯝꯄꯤꯛ ꯑꯃꯗꯤ ꯏꯟꯇꯔꯅꯦꯁꯅꯦꯟ ꯑꯦꯇꯣꯞ ꯑꯇꯣꯞꯄ ꯂꯝꯗ ꯆꯠꯂꯛꯄ ꯃꯇꯝꯗ ꯑꯩꯈꯣꯏꯗ ꯌꯥꯝꯅ ꯂꯥꯏꯅ ꯄꯥꯡꯊꯣꯛꯆꯕ ꯉꯝꯖꯅꯕ ꯂꯝꯖꯦꯟ ꯑꯁꯤ ꯌꯥꯝꯅ ꯐꯖꯅ ꯆꯦꯟꯒꯗꯕꯅꯤ ꯃꯔꯝꯗꯤ ꯂꯝꯖꯦꯟ ꯑꯁꯤ ꯍꯦꯛ ꯇꯝꯕ ꯍꯧꯕꯗꯒꯤ ꯏꯁꯥꯒꯤ ꯍꯦꯛ ꯇꯝꯅꯤꯡꯏꯕ ꯐꯥꯎꯕ ꯆꯦꯟꯅꯤꯡꯏ ꯐꯥꯎꯕ ꯆꯦꯟꯕ ꯉꯝꯖꯅꯕ ꯇꯨꯝꯕ ꯃꯇꯝꯗ ꯆꯥꯡ ꯅꯥꯏꯅ ꯇꯨꯝꯕ ꯆꯥꯕ ꯃꯇꯝꯗ ꯆꯥꯡ ꯅꯥꯏꯅ ꯆꯥꯕ ꯁꯦꯠꯄ ꯃꯇꯝꯗꯁꯨ ꯌꯥꯝꯅ ꯇꯀꯣꯝ ꯇꯀꯣꯝ ꯂꯥꯎꯅ ꯐꯤꯔꯣꯜ ꯁꯦꯠꯂꯒ ꯆꯦꯟꯒꯗꯕꯅꯤ ꯃꯔꯝꯗꯤ ꯑꯩꯈꯣꯏꯅ ꯐ꯭ꯔꯤ ꯑꯣꯏꯅ ꯁꯦꯠꯂꯒ ꯐꯤꯖꯣꯜꯁꯤꯡ ꯑꯗꯨ ꯆꯦꯟꯗ꯭ꯔꯕꯗꯤ ꯏꯁꯥꯗ ꯏꯐꯦꯛ ꯂꯥꯛꯀꯅꯤ ꯂꯝꯖꯦꯟ ꯑꯁꯤ ꯇꯔꯥꯏꯕ ꯊꯕꯛꯇꯤ ꯅꯠꯇꯦ ꯃꯁꯤꯕꯨ ꯐꯖꯅ ꯆꯦꯟꯕ ꯉꯝꯅꯕ ꯍꯣꯠꯅꯔꯕꯗꯤ ꯏꯁꯥꯁꯤ ꯄꯨꯝꯁꯦꯡ ꯁꯦꯡꯒꯅꯤ ꯑꯇꯣꯞꯄ ꯂꯩꯅ ꯇꯤꯟꯅꯥꯗꯒꯤꯁꯨ ꯉꯥꯛꯊꯣꯛꯆꯅꯕ ꯄꯥꯝꯕꯩꯅꯤ ꯂꯝꯖꯦꯟ ꯑꯁꯤ ꯆꯦꯟꯕ ꯍꯧꯔꯕꯗꯤ ꯅꯣꯡꯃꯒꯤ ꯑꯗꯨꯝ ꯄꯔꯇꯤꯁ ꯇꯧꯖꯒꯗꯕꯅꯤ ꯃꯔꯝꯗꯤ ꯏꯁꯥꯗ ꯅꯥ ꯌꯦꯛꯄ ꯇꯧꯗꯅꯕ ꯑꯩꯈꯣꯏꯅ ꯆꯦꯟꯕ ꯃꯇꯝꯗ ꯈꯣꯡꯎꯞ ꯃꯔꯝ ꯆꯥꯕ ꯇꯣꯡꯒꯗꯕꯅꯤ ꯃꯔꯝꯗꯤ ꯈꯣꯡꯎꯞ ꯃꯔꯝ ꯆꯥꯕ ꯇꯣꯡꯗ꯭ꯔꯕꯗꯤ ꯏꯁꯥꯒꯤ ꯈꯣꯡꯗ ꯈꯣꯡꯕꯥꯛꯇ ꯑꯃꯗꯤ ꯏꯐꯦꯛ ꯂꯥꯛꯀꯅꯤ ꯃꯔꯝ ꯑꯗꯨꯅ ꯑꯩꯈꯣꯏꯅ ꯂꯝꯖꯦꯟ ꯆꯦꯟꯕ ꯃꯇꯝꯗ ꯏꯐꯦꯛ ꯂꯥꯛꯇꯅꯉꯥꯏꯒꯤ ꯄꯣꯠꯁꯤ ꯑꯩꯈꯣꯏ ꯏꯁꯥꯅ ꯒ꯭ꯌꯥꯟ ꯇꯥꯅ ꯐꯖꯅ ꯍꯣꯠꯅꯅ ꯆꯦꯟꯒꯗꯕꯅꯤ ꯃꯔꯝꯗꯤ ꯍꯌꯦꯡ ꯀꯝꯄꯤꯇꯤꯁꯟ ꯃꯌꯥꯝ ꯊꯦꯡꯅꯔꯛꯄ ꯃꯇꯝꯗ ꯂꯝꯖꯦꯜ ꯑꯗꯨꯕꯨ ꯃꯥꯏ ꯄꯥꯛꯅꯕ ꯍꯣꯠꯅꯒꯗꯕꯅꯤ ꯏꯁꯥꯗ ꯊꯛꯀꯠꯄ ꯈꯣꯀꯠꯄ ꯂꯩꯇꯅ ꯂꯝꯖꯦꯟ ꯑꯗꯨ ꯃꯥꯏ ꯄꯥꯛꯅ ꯆꯦꯟꯕ ꯉꯝꯒꯗꯕꯅꯤ ꯃꯔꯝꯗꯤ ꯃꯈꯣꯏꯒꯤ ꯑꯣꯖꯥꯁꯤꯡꯅ ꯇꯥꯛꯂꯤꯕ ꯄꯥꯎꯇꯥꯛ ꯑꯗꯨ ꯃꯨꯟꯅ ꯇꯥꯔꯒ ꯑꯩꯈꯣꯏꯒꯤ ꯑꯣꯖꯥ ꯑꯃꯗꯤ ꯑꯩꯈꯣꯏꯒꯤ ꯃꯊꯛ ꯊꯪꯕ ꯁꯦꯅꯤꯌꯥꯔ ꯑꯗꯨꯅ ꯆꯦꯟꯕ ꯃꯇꯝꯗ ꯃꯨꯟꯅ ꯌꯦꯡꯒꯗꯕꯅꯤ ꯃꯈꯣꯏꯅ ꯆꯦꯜꯂꯤꯕ ꯃꯇꯧ ꯑꯗꯨ ꯀꯔꯝ ꯍꯥꯏꯅ ꯆꯦꯟꯕꯅꯣ ꯃꯈꯣꯏꯅ ꯆꯦꯟꯕ ꯃꯇꯝꯗ ꯃꯈꯣꯏꯒꯤ ꯃꯇꯨꯡ ꯇꯞꯅ ꯇꯞꯅ ꯏꯟꯅꯒꯗꯕꯅꯤ ꯃꯔꯝꯗꯤ ꯑꯩꯈꯣꯏꯗꯤ ꯇꯝꯕ ꯍꯧꯕꯅꯤꯅ ꯃꯈꯣꯏꯒ ꯃꯥꯟꯅꯕꯗꯤ ꯌꯥꯔꯣꯏ ꯃꯈꯣꯏꯒ ꯃꯥꯟꯅꯒꯦ ꯍꯥꯏꯕ ꯇꯥꯔꯕꯗꯤ ꯃꯈꯣꯏꯅ ꯍꯥꯏꯕ ꯋꯥ ꯑꯗꯨ ꯃꯨꯟꯅ ꯇꯥꯔꯒ ꯗꯤꯁꯄ꯭ꯂꯤꯟ ꯑꯃꯗꯤ ꯊꯛꯁꯤ ꯈꯥꯁꯤ ꯅꯥꯏꯅ ꯃꯈꯣꯏꯅ ꯇꯝꯕ ꯇꯥꯛꯄ ꯄꯥꯎꯇꯥꯛ ꯑꯗꯨ ꯃꯨꯟꯅ ꯇꯥꯔꯒ ꯃꯈꯣꯏꯒ ꯇꯞꯅ ꯇꯞꯅ ꯏꯟꯅꯔꯕ ꯃꯇꯨꯡꯗ ꯑꯩꯈꯣꯏ ꯂꯝꯖꯦꯟ ꯆꯦꯟꯕ ꯑꯁꯤ ꯉꯝꯒꯅꯤ ꯃꯔꯝꯗꯤ ꯂꯝꯖꯦꯟ ꯆꯦꯟꯕ ꯑꯁꯤꯅ ꯁꯥꯊꯤ ꯁꯥꯊꯤꯕ ꯂꯩꯅꯥ ꯑꯃꯗꯤ ꯃꯆꯥ ꯃꯆꯥ ꯑꯆꯧ ꯑꯆꯧꯕ ꯂꯩꯅꯥꯗꯒꯤ ꯉꯥꯛꯊꯣꯛꯄ ꯉꯝꯕ ꯄꯥꯝꯕꯩꯅꯤ ꯍꯛꯆꯥꯡꯁꯨ ꯌꯥꯝꯅ ꯁꯦꯡꯅ ꯂꯩꯕ ꯍꯛꯆꯥꯡꯁꯨ ꯌꯥꯝꯅ ꯅꯣꯏꯗꯕ ꯃꯌꯥꯏ ꯑꯣꯏꯅ ꯂꯩꯕ ꯑꯣꯏ ꯃꯔꯝ ꯑꯗꯨꯅ ꯂꯝꯖꯦꯟ ꯆꯦꯟꯕ ꯍꯥꯏꯕꯁꯤ ꯌꯥꯝꯅ ꯐꯕ ꯍꯛꯆꯥꯡ ꯁꯥꯖꯦꯜ ꯑꯣꯏꯕ ꯄꯣꯠꯁꯛꯅꯤ ꯃꯔꯝ ꯑꯗꯨꯅ ꯂꯝꯖꯦꯟ ꯆꯦꯟꯕ ꯃꯇꯝꯗ ꯑꯃꯒ ꯑꯃꯒ ꯌꯥꯝꯅ ꯅꯛꯅꯅ ꯆꯦꯜꯂꯣꯏꯗꯕꯅꯤ ꯍꯌꯦꯡ ꯀꯝꯄꯤꯇꯤꯁꯟ ꯇꯧꯕ ꯃꯇꯝꯗ ꯂꯝꯖꯦꯟ ꯑꯁꯤ ꯅꯛꯅꯅ ꯑꯍꯥꯟꯕ ꯍꯧꯕꯗ ꯆꯦꯜꯂꯝꯃꯒꯁꯨ ꯏꯁꯥꯅ ꯈꯪꯅ ꯇꯞꯅ ꯇꯞꯅ ꯂꯥꯞꯊꯣꯛꯂꯒ ꯑꯩꯒꯤ ꯄꯟꯊꯨꯡꯗꯨ ꯌꯧꯗ꯭ꯔꯤ ꯐꯥꯎꯕ ꯃꯤ ꯑꯇꯩ ꯑꯃꯐꯥꯎ ꯌꯦꯡꯗꯅ ꯇꯞꯅ ꯇꯞꯅ ꯆꯦꯟꯒꯗꯕꯅꯤ ꯃꯔꯝꯗꯤ ꯃꯤ ꯑꯗꯨꯒ ꯑꯩꯒ ꯅꯛꯅꯅ ꯆꯦꯟꯃꯤꯟꯅꯕ ꯃꯇꯝꯗ ꯑꯩꯈꯣꯏ ꯑꯅꯤ ꯊꯦꯡꯖꯤꯟꯅꯕ ꯃꯇꯝꯗ ꯏꯁꯥꯗ ꯄ꯭ꯔꯣꯕ꯭ꯂꯦꯝ ꯑꯣꯏꯗꯨꯅ ꯂꯝꯖꯦꯟ ꯑꯗꯨꯕꯨ ꯅꯛꯅꯅ ꯆꯦꯟꯕ ꯉꯝꯂꯣꯏꯗꯕꯅꯤ ꯃꯔꯝ ꯑꯗꯨꯅ ꯆꯦꯟꯃꯤꯟꯅꯕ ꯃꯇꯝꯗ ꯅꯛꯅꯅ ꯑꯍꯥꯟꯕ ꯆꯦꯜꯂꯝꯃꯒꯁꯨ ꯀꯣꯟꯅ ꯏꯁꯥꯅ ꯈꯪꯅ ꯂꯥꯞꯊꯣꯛꯅꯔꯗꯤ ꯂꯝꯖꯦꯟ ꯑꯗꯨꯕꯨ ꯐ꯭ꯔꯤ ꯑꯣꯏꯅ ꯃꯄꯨꯡ ꯐꯥꯅ ꯆꯦꯟꯕ ꯉꯝꯗꯨꯅ ꯄꯟꯊꯨꯡ ꯑꯗꯨ ꯌꯧꯒꯗꯕꯅꯤ ꯂꯝꯖꯦꯟ ꯑꯁꯤ ꯆꯍꯤ ꯈꯨꯗꯤꯡꯒꯤ ꯄꯥꯡꯊꯣꯛꯄ ꯀꯝꯄꯤꯇꯤꯁꯟꯗꯁꯨ ꯏꯁꯥꯅ ꯄꯥꯔꯇꯤꯁꯤꯄꯦꯠ ꯇꯧꯔꯒ ꯒꯣꯜꯗ ꯃꯦꯗꯟ ꯂꯧꯍꯟꯒꯗꯕꯅꯤ ꯃꯔꯝꯗꯤ ꯑꯩꯈꯣꯏ ꯏꯁꯥꯁꯤ ꯂꯝꯖꯦꯟ ꯐꯖꯅ ꯆꯦꯜꯂꯕ ꯃꯇꯨꯡꯗ ꯒꯣꯜꯗ ꯃꯦꯗꯟ ꯂꯧꯔꯒ ꯐꯝꯖꯜꯂꯒ ꯂꯩꯔꯣꯏꯗꯕꯅꯤ ꯂꯝꯖꯦꯟ ꯑꯁꯤ ꯆꯦꯡꯒꯗꯕꯅꯤ ꯃꯔꯝ ꯑꯗꯨꯅ ꯑꯩꯈꯣꯏꯅ ꯑꯩꯍꯥꯛꯅ ꯆꯦꯟꯕ ꯃꯇꯝꯗ ꯇꯣꯞ ꯁꯤꯐꯥꯏꯒꯤ ꯀ꯭ꯂꯕ ꯑꯗꯨꯗ ꯆꯦꯟꯕ ꯃꯇꯝꯗ ꯀꯝꯄꯤꯇꯤꯁꯜ ꯑꯃ ꯌꯥꯎꯔꯨꯕꯗ ꯒꯣꯜꯗ ꯃꯦꯗꯜ ꯑꯍꯨꯝꯂꯛ ꯂꯧꯔꯛꯈ꯭ꯔꯦ ꯃꯁꯤ ꯑꯩꯍꯥꯛꯅ ꯊꯛꯁꯤ ꯈꯥꯁꯤ ꯅꯥꯏꯕ ꯕꯦꯚꯥꯔ ꯑꯗꯨꯅꯅꯤ ꯆꯦꯟꯕ ꯃꯇꯝꯗ ꯌꯥꯝꯅ ꯍꯛꯆꯥꯡ ꯋꯥꯗꯅ ꯆꯣꯊꯥꯗꯅꯉꯥꯏꯒꯤ ꯏꯁꯥ ꯏꯁꯥꯒꯤ ꯌꯨꯝꯗ ꯐꯖꯅ ꯆꯦꯟꯒꯗꯕꯅꯤ ꯆꯦꯟꯕ ꯇꯝꯕ ꯐꯖꯅ ꯇꯧꯒꯗꯕꯅꯤ ꯑꯌꯨꯛ ꯈꯨꯗꯤꯡꯒꯤ ꯍꯧꯒꯠꯂꯒ ꯆꯦꯟꯒꯗꯕꯅꯤ ꯑꯗꯨꯒ ꯅꯨꯡꯊꯤꯜꯒꯤ ꯃꯇꯝꯗꯁꯨ ꯆꯦꯟꯕ ꯌꯥꯏ ꯑꯗꯨꯅ ꯂꯝꯖꯦꯟ ꯆꯦꯟꯕ ꯍꯥꯏꯕꯁꯤ ꯑꯔꯥꯏꯕ ꯊꯕꯛꯇꯤ ꯅꯠꯇꯦ ꯌꯥꯝꯅ ꯐꯖꯅ ꯆꯦꯟꯒꯗꯕꯅꯤ ꯑꯩꯍꯥꯛꯅ ꯆꯦꯟꯕ ꯃꯇꯝꯗꯁꯨ ꯌꯥꯝꯅ ꯐ꯭ꯂꯤ ꯑꯣꯏꯅ ꯆꯦꯟꯒꯗꯕꯅꯤ ꯂꯝꯖꯦꯟ ꯆꯦꯟꯕꯗ ꯑꯩꯍꯥꯛꯅ ꯆꯦꯟꯕ ꯃꯇꯝꯗ ꯒꯣꯜꯗ ꯃꯦꯗꯟ ꯂꯧꯔꯛꯂꯤꯕ ꯑꯗꯨ ꯃꯈꯣꯏꯒꯤ ꯑꯣꯖꯥꯗꯨꯅ ꯌꯥꯝꯅ ꯐꯖꯅ ꯇꯥꯛꯄꯤ ꯇꯝꯕꯤ ꯑꯩꯉꯣꯟꯗ ꯑꯩꯍꯥꯛꯅ ꯆꯦꯟꯕ ꯃꯇꯝꯗꯁꯨ ꯃꯈꯣꯏꯅ ꯒꯥꯏꯗꯂꯥꯏꯟ ꯇꯧꯕꯤ ꯃꯍꯥꯛꯅ ꯒꯥꯏꯗꯂꯥꯏꯟ ꯇꯧꯕꯤꯕ ꯑꯗꯨꯅ ꯑꯩꯍꯥꯛꯅ ꯆꯦꯟꯕ ꯉꯝꯂꯤꯕꯅꯤ ꯆꯥꯕ ꯃꯇꯝꯗ ꯌꯥꯝꯅ ꯅꯤꯡꯊꯤꯖꯅ ꯆꯥꯒꯗꯕꯅꯤ ꯇꯤꯟꯅꯕ ꯃꯇꯝꯗ ꯑꯩꯍꯥꯛꯀꯤ ꯃꯔꯨꯞ ꯃꯄꯥꯡꯁꯤꯒ ꯃꯔꯝ ꯆꯥꯅ ꯇꯤꯟꯅꯒꯗꯕꯅꯤ ꯇꯤꯟꯅꯔꯤꯕ ꯃꯤꯑꯣꯏꯁꯤꯡ ꯑꯗꯨꯁꯨ ꯃꯔꯝ ꯆꯥꯕ ꯇꯤꯟꯅꯒꯗꯕꯅꯤ ꯃꯔꯝꯗꯤ ꯇꯤꯟꯅꯔꯤꯕ ꯃꯤ ꯑꯁꯤꯅ ꯗ꯭ꯔꯡ ꯆꯥꯕ ꯑꯃꯗꯤ ꯐꯠꯇꯕ ꯆꯤꯟꯖꯥꯛ ꯆꯥꯕ ꯌꯥꯎꯔꯝꯂꯒꯗꯤ ꯑꯩꯉꯣꯟꯗꯁꯨ ꯑꯩꯍꯥꯛꯇꯁꯨ ꯆꯥꯅꯤꯡꯕ ꯄꯣꯛꯂꯛꯀꯅꯤ ꯃꯔꯝ ꯑꯗꯨꯅ ꯃꯈꯣꯏꯒ ꯂꯥꯞꯊꯣꯛꯅꯒꯗꯕꯅꯤ ꯅꯍꯥꯛꯅ ꯍꯥꯏꯕ ꯃꯇꯝꯗꯁꯨ ꯑꯐꯕ ꯋꯥ ꯍꯥꯏꯒꯗꯕꯅꯤ ꯃꯔꯝ ꯑꯗꯨꯅ ꯑꯩꯍꯥꯛꯅ ꯆꯦꯟꯕ ꯃꯇꯝꯗ ꯑꯩꯍꯥꯛꯀꯤ ꯐꯤꯔꯦꯞ ꯏꯁꯥꯅ ꯂꯧꯖꯒꯗꯕꯅꯤ ꯂꯝꯖꯦꯟ ꯆꯦꯟꯕ ꯍꯥꯏꯕꯁꯤ ꯌꯥꯝꯅ ꯅꯨꯡꯉꯥꯏꯕ ꯊꯕꯛꯅꯤ ꯃꯁꯤꯕꯨ ꯑꯩꯍꯥꯛꯅ ꯍꯤꯡꯏ ꯐꯥꯎꯕ ꯇꯞꯅ ꯇꯞꯅ ꯆꯦꯟꯅ ꯇꯞꯅ ꯇꯞꯅ ꯄ꯭ꯔꯇꯤꯁ ꯇꯧꯖꯔꯒ ꯍꯌꯦꯡ ꯐꯥꯎꯕ ꯆꯦꯟꯖꯕ ꯉꯝꯖꯕ ꯃꯇꯝꯗ ꯑꯩꯍꯥꯛꯅ ꯌꯥꯝꯅ ꯐꯖꯕ ꯃꯤꯑꯣꯏ ꯃꯤꯇꯝ ꯑꯃꯗꯤ ꯆꯨꯡ ꯐꯤꯔꯥꯟ ꯆꯥꯕ ꯁꯕꯥꯟ ꯐꯖꯕ ꯃꯤꯑꯣꯏ ꯑꯃ ꯑꯣꯏꯒꯅꯤ ꯃꯔꯝꯗꯤ ꯂꯝꯖꯦꯟ ꯆꯦꯟꯕ ꯍꯥꯏꯕꯁꯤ ꯍꯛꯆꯥꯡꯒꯤ ꯀꯌꯥꯠ ꯈꯨꯗꯤꯡꯃꯛ ꯂꯦꯡ ꯑꯣꯠꯄꯒꯤ ꯃꯊꯧꯁꯨ ꯇꯧꯔꯤꯕꯅꯤ ꯑꯃꯒ ꯑꯃꯒ ꯐꯖꯅ ꯆꯦꯟꯃꯤꯟꯅꯒꯗꯕꯅꯤ ꯅꯤꯁꯥ ꯆꯤꯟꯖꯥꯛ ꯆꯥꯕ ꯑꯃꯗꯤ ꯑꯇꯣꯞ ꯑꯇꯣꯞꯄ ꯆꯤꯟꯖꯥꯛ ꯆꯥꯕꯁꯨ ꯆꯥꯕꯗꯒꯤ ꯃꯈꯣꯏꯅ ꯉꯥꯛꯊꯣꯛꯏ ꯉꯥꯛꯊꯣꯛꯄꯗꯨꯅ ꯃꯔꯝ ꯑꯣꯏꯗꯨꯅ ꯑꯩꯍꯥꯛꯀꯤ ꯍꯛꯆꯥꯡꯗ ꯅꯥꯒꯗꯕ ꯂꯩꯅꯥ ꯃꯆꯥ ꯑꯃꯗꯤ ꯑꯆꯧꯕꯗꯒꯤꯁꯨ ꯉꯥꯛꯊꯣꯛꯏ ꯂꯝꯖꯦꯟ ꯑꯁꯤꯕꯨ ꯐꯖꯅ ꯍꯩꯕ ꯃꯤꯗꯤ ꯃꯈꯣꯏꯁꯤ ꯍꯛꯆꯥꯡ ꯌꯥꯝꯅ ꯐꯕ ꯃꯤꯅꯤ ꯍꯥꯏꯅ ꯂꯧꯒꯅꯤ ꯃꯈꯣꯏꯅ ꯆꯦꯟꯕ ꯃꯇꯝꯗꯁꯨ ꯆꯦꯜꯂꯤꯕ ꯃꯤ ꯑꯗꯨꯒꯤ ꯍꯩꯔꯤꯕ ꯃꯤ ꯑꯗꯨꯒ ꯐꯖꯅ ꯆꯦꯟꯃꯤꯟꯅꯒꯗꯕꯅꯤ ꯑꯃꯒ ꯑꯃꯒ ꯈꯠꯅ ꯆꯩꯅꯗꯅꯕ ꯂꯝꯖꯦꯟ ꯆꯦꯜꯂꯤꯕ ꯑꯗꯨ ꯑꯩꯍꯥꯛꯀꯤ ꯄꯥꯟꯗꯝꯅꯤ ꯈꯟꯗꯨꯅ ꯑꯩꯍꯥꯛꯅ ꯅꯤꯡꯏꯕ ꯑꯩꯍꯥꯛꯅ ꯂꯧꯅꯤꯡꯏꯕ ꯒꯣꯜꯗ ꯑꯗꯨꯒꯤ ꯃꯇꯨꯡ ꯏꯟꯅ ꯆꯦꯟꯒꯗꯕꯅꯤ ꯃꯔꯝꯗꯤ ꯑꯩꯍꯥꯛꯅ ꯂꯝꯖꯦꯟ ꯑꯗꯨꯗ ꯆꯦꯟꯗꯨꯅ ꯒꯣꯜꯗ ꯂꯧꯔꯛꯄ ꯍꯥꯏꯕꯁꯤ ꯑꯩꯍꯥꯛꯀꯤ ꯑꯩꯍꯥꯛꯀꯤ ꯏꯁꯥꯒꯤ ꯐꯤꯔꯦꯞ ꯑꯗꯨ ꯁꯦꯝꯖꯕꯅꯤ ꯐꯤꯔꯦꯞ ꯑꯗꯨꯅ ꯑꯩꯍꯥꯛꯀꯤ ꯇꯨꯡꯒꯤ ꯄꯨꯟꯁꯤꯗ ꯑꯐꯕ ꯃꯤ ꯑꯃ ꯑꯣꯏꯒꯗꯣꯔꯤꯕꯅꯤ ꯑꯗꯨꯗ ꯅꯠꯇꯅ ꯃꯌꯥꯝꯅꯁꯨ ꯑꯩꯍꯥꯛꯄꯨ ꯃꯁꯛ ꯈꯪꯒꯗꯕꯅꯤ ꯑꯗꯨꯅ ꯂꯝꯖꯦꯟ ꯆꯦꯟꯕ ꯍꯥꯏꯕꯁꯤ ꯂꯝꯖꯦꯟ ꯇꯝꯃꯤꯕ ꯃꯤ ꯑꯗꯨ ꯁꯤꯡꯗꯨꯒꯤ ꯃꯇꯨꯡ ꯏꯜꯂꯒ ꯑꯩꯍꯥꯛꯅ ꯐꯖꯅ ꯆꯦꯟꯒꯗꯕꯅꯤ ꯂꯝꯖꯦꯟ ꯑꯁꯤꯕꯨ ꯐꯖꯅ ꯆꯦꯟꯕ ꯃꯇꯝꯗ ꯑꯩꯈꯣꯏꯒꯤ ꯐꯨꯠꯕꯣꯟ ꯁꯥꯟꯅꯐꯝ ꯒ꯭ꯔꯥꯎꯟꯗ ꯑꯌꯥꯝꯕ ꯆꯦꯟꯒꯗꯕꯅꯤ ꯃꯔꯝꯗꯤ ꯑꯩꯈꯣꯏꯅ ꯆꯦꯟꯕ ꯃꯇꯝꯗ ꯒ꯭ꯔꯥꯎꯟꯗ ꯆꯦꯜꯂꯤꯕ ꯑꯗꯨ ꯈꯣꯡ ꯅꯥꯕꯗꯒꯤ ꯇꯦꯛꯂꯛꯄꯁꯨ ꯌꯥꯏ ꯃꯔꯝꯗꯤ ꯀꯣꯏꯂꯥꯁꯇꯥ ꯂꯝꯖꯦꯟ ꯆꯦꯟꯕ ꯍꯥꯏꯕꯁꯤꯗꯤ ꯈꯣꯡ ꯌꯥꯝꯅ ꯅꯥꯏ ꯈꯣꯡꯎꯞ ꯑꯃꯣꯟꯕ ꯑꯃ ꯂꯩꯗꯨꯅ ꯂꯝꯄꯥꯛꯇꯨꯒꯤ ꯒ꯭ꯔꯥꯎꯟꯗ ꯇꯝꯃꯒ ꯆꯦꯜꯂꯒ ꯑꯩꯈꯣꯏ ꯍꯥꯟꯅ ꯏꯁꯥ ꯀꯟꯈꯠꯅꯉꯥꯏ ꯍꯣꯠꯅꯒꯗꯕꯅꯤ ꯏꯁꯥ ꯀꯟꯈꯠꯂꯕ ꯃꯇꯝꯗꯗꯤ ꯂꯝꯖꯦꯟ ꯆꯦꯟꯕ ꯍꯥꯏꯕꯁꯤ ꯑꯇꯣꯞꯄ ꯂꯝꯕꯤꯗ ꯆꯦꯜꯂꯕꯁꯨ ꯏꯁꯥꯗ ꯑꯅꯥꯕ ꯑꯃꯠꯇꯥ ꯂꯩꯔꯛꯑꯣꯏ ꯑꯗꯨ ꯅꯠꯇꯕꯗ ꯏꯁꯥꯅ ꯈꯪꯗꯅ ꯂꯝꯖꯦꯟ ꯆꯦꯟꯂꯤ ꯃꯤꯁꯨ ꯄꯪꯆꯦꯟ ꯆꯦꯟꯕꯅꯤ ꯍꯥꯏꯅ ꯆꯦꯟꯕ ꯃꯇꯝꯗ ꯏꯁꯥꯗ ꯑꯅꯥꯕ ꯄ꯭ꯔꯣꯕ꯭ꯂꯦꯝ ꯂꯩꯔꯛꯀꯅꯤ ꯃꯔꯝꯗꯤ ꯑꯍꯥꯟꯕ ꯆꯦꯟꯕ ꯍꯧꯕ ꯃꯇꯝꯗ ꯀꯣꯏꯂꯥꯁꯇ ꯑꯃꯗꯤ ꯅꯨꯡꯗ ꯂꯝꯕꯤꯗ ꯆꯦꯟꯕ ꯃꯇꯝꯗ ꯃꯈꯣꯏꯅ ꯑꯀꯟꯕ ꯑꯗꯨꯗ ꯃꯈꯣꯡ ꯊꯥꯗꯨꯅ ꯂꯝꯖꯦꯟ ꯆꯦꯟꯕꯗꯒꯤ ꯃꯈꯣꯡ ꯅꯥꯗꯨꯅ ꯃꯈꯣꯏꯕꯨ ꯂꯝꯖꯦꯟ ꯆꯦꯟꯕ ꯉꯝꯗꯅꯕꯒꯤ ꯃꯆꯥꯛ ꯑꯣꯏ ꯃꯔꯝ ꯑꯗꯨꯅ ꯂꯩꯕꯥꯛ ꯒ꯭ꯔꯥꯎꯟꯗ ꯆꯦꯟꯕ ꯃꯇꯝꯗ ꯑꯃꯣꯟꯕ ꯈꯣꯡꯎꯞ ꯇꯣꯡꯗꯨꯅ ꯆꯦꯟꯒꯗꯕꯅꯤ ꯆꯦꯟꯕ ꯃꯇꯝꯗ ꯏꯁꯥꯅ ꯏꯁꯥ ꯌꯦꯡꯉꯒ ꯆꯦꯟꯒꯗꯕꯅꯤ ꯃꯔꯝ ꯑꯗꯨꯅ ꯆꯦꯜꯂꯤꯕ ꯃꯈꯣꯏꯒ ꯌꯥꯝꯅ ꯅꯛꯅꯅ ꯆꯦꯜꯂꯣꯏꯗꯕꯅꯤ ꯈꯤꯇꯪ ꯂꯥꯞꯊꯣꯛꯅꯔꯒ ꯆꯦꯟꯒꯗꯕꯅꯤ ꯑꯗꯨꯅ ꯆꯦꯟꯅꯤꯡꯕ ꯆꯦꯟꯕ ꯌꯥꯗꯦ ꯍꯛꯆꯥꯡꯒꯤ ꯐꯤꯕꯝ ꯌꯦꯡꯉꯒꯁꯨ ꯆꯦꯟꯒꯗꯕꯅꯤ ꯋꯥꯗꯅꯉꯥꯏꯒꯤ ꯃꯆꯥꯛ ꯑꯣꯏꯍꯟꯒꯗꯕꯅꯤ ꯋꯥꯔꯛꯄ ꯃꯇꯝꯗ ꯊꯥꯡꯒꯗꯕ ꯈꯣꯡꯊꯥꯡ ꯑꯗꯨ ꯈꯟ ꯈꯜꯂꯒ ꯆꯦꯟꯒꯗꯕꯅꯤ ꯑꯍꯥꯟꯕ ꯆꯦꯟꯕ ꯃꯇꯝꯗ ꯈꯪꯆꯦꯟ ꯆꯦꯜꯂꯣꯏꯗꯕꯅꯤ ꯆꯦꯟꯕ ꯃꯇꯝꯗ ꯑꯍꯥꯟꯕꯗ ꯇꯞꯅ ꯆꯦꯟꯂꯒ ꯍꯛꯆꯥꯡ ꯁꯥꯒꯠꯂꯕ ꯃꯇꯝꯗ ꯌꯥꯡꯅ ꯆꯦꯟꯈꯠꯂꯛꯀꯗꯕꯅꯤ ꯑꯗꯨ ꯅꯠꯇ꯭ꯔꯕꯗꯤ ꯍꯛꯆꯥꯡꯒꯤ ꯄ꯭ꯔꯣꯕ꯭ꯂꯦꯝ ꯑꯣꯏꯗꯨꯅ ꯑꯩꯅ ꯌꯧꯅꯤꯡꯏꯕ ꯄꯥꯟꯗꯝꯗꯨ ꯌꯧꯕ ꯉꯝꯃꯣꯏ ꯃꯔꯝ ꯑꯗꯨꯅ ꯂꯝꯖꯦꯟ ꯆꯦꯟꯕ ꯍꯧꯕ ꯃꯇꯝꯗ ꯇꯞꯅ ꯆꯦꯜꯂꯕ ꯆꯦꯜꯂꯒ ꯀꯣꯟꯅ ꯌꯥꯡꯈꯠꯂꯛꯄ ꯑꯃꯗꯤ ꯍꯛꯆꯥꯡ ꯁꯥꯒꯠꯂꯒ ꯆꯦꯟꯈꯠꯀꯗꯕꯅꯤ ꯃꯔꯝꯗꯤ ꯍꯛꯆꯥꯡ ꯁꯥꯒꯠꯂꯛꯄ ꯍꯥꯏꯕꯁꯤ ꯏꯁꯥꯗ ꯑꯅꯥ ꯑꯌꯦꯛ ꯂꯩꯇꯅ ꯌꯥꯝꯅ ꯐ꯭ꯔꯤ ꯑꯣꯏꯅ ꯆꯦꯜꯂꯤ ꯃꯔꯝ ꯑꯗꯨꯅ ꯑꯩꯅ ꯆꯦꯟꯅꯤꯡꯏꯕ ꯄꯟꯊꯨꯡꯐꯝ ꯑꯗꯨ ꯆꯦꯟꯕ ꯃꯇꯝꯗ ꯏꯁꯥꯗ ꯐ꯭ꯔꯤ ꯑꯣꯏꯅ ꯆꯦꯟꯖꯔꯕꯗꯤ ꯏꯁꯥꯗ ꯅꯨꯡꯉꯥꯏ ꯂꯝꯖꯦꯟ ꯆꯦꯟꯕ ꯑꯁꯤ ꯁꯣꯔ ꯍꯣꯟꯕ ꯍꯣꯜꯂꯤꯕ ꯑꯩꯈꯣꯏꯅ ꯁꯣꯔ ꯍꯣꯜꯂꯤꯕ ꯑꯁꯤꯒꯤꯁꯨ ꯃꯈꯥ ꯄꯣꯜꯂꯤ ꯅꯤꯡꯁꯥ ꯁꯥꯡꯅ ꯍꯣꯟꯅꯕꯒꯤꯗꯃꯛ ꯆꯤꯟ ꯑꯁꯤ ꯄꯥꯛꯆꯟꯅꯔꯒ ꯆꯦꯟꯒꯗꯕꯅꯤ ꯃꯔꯝꯗꯤ ꯆꯤꯟꯗ ꯅꯤꯡꯁꯥ ꯍꯣꯜꯂꯒ ꯆꯦꯟꯂꯕꯗꯤ ꯂꯝꯖꯦꯟ ꯆꯦꯜꯂꯤꯕ ꯑꯗꯨ ꯃꯇꯦꯛ ꯑꯃ ꯆꯦꯟꯕꯗꯒꯤ ꯌꯥꯝꯅ ꯆꯦꯟꯕ ꯉꯝꯃꯣꯏ ꯃꯔꯝꯗꯤ ꯌꯥꯒ ꯅꯥꯇꯣꯟꯒ ꯄꯨꯟꯅ ꯅꯤꯡꯁꯥ ꯁ꯭ꯋꯔ ꯍꯣꯟꯗꯣꯛꯂꯕꯗꯤ ꯆꯦꯟꯂꯤꯕ ꯂꯝꯖꯦꯟ ꯑꯗꯨ ꯇꯞꯊꯔꯛꯀꯅꯤ ꯋꯥꯔꯒ ꯄꯨꯛ ꯅꯥꯔꯛꯄ ꯑꯃꯗꯤ ꯈꯣꯡ ꯅꯥꯔꯛꯄ ꯈꯣꯠꯄ ꯇꯧꯒꯅꯤ ꯃꯔꯝ ꯑꯗꯨꯅ ꯆꯦꯜꯂꯤꯕ ꯂꯝꯖꯦꯟ ꯑꯗꯨ ꯌꯥꯝꯅ ꯅꯨꯡꯉꯥꯏꯅ ꯆꯦꯟꯅꯕ ꯅꯤꯡꯁꯥ ꯁ꯭ꯋꯔ ꯑꯗꯨ ꯆꯤꯟ ꯄꯛꯆꯟꯂꯥꯒ ꯅꯥꯇꯣꯟꯗ ꯇꯞꯅ ꯍꯣꯟꯗꯣꯛꯀꯅꯤ ꯆꯦꯟꯕ ꯃꯇꯝꯗ ꯈꯨꯇꯨꯝ ꯇꯥꯁꯤꯟꯒꯅꯤ ꯊꯥꯡꯕ ꯃꯇꯝꯗ ꯈꯨꯅꯤꯡꯅ ꯇꯥꯔꯣꯏꯗꯕꯅꯤ ꯈꯨꯅꯤꯡꯅ ꯀꯥꯡꯈꯠꯂꯒ ꯈꯣꯡꯗꯣꯟꯅ ꯅꯝꯃ ꯅꯝꯃꯒ ꯆꯦꯟꯒꯗꯕꯅꯤ ꯋꯥꯈꯜꯅ ꯈꯟꯒꯗꯕꯅꯤ ꯑꯩꯅ ꯆꯦꯜꯂꯤꯕ ꯂꯝꯖꯦꯟ ꯑꯁꯤ ꯄꯟꯊꯨꯡ ꯌꯧꯗꯕ ꯌꯥꯗꯦ ꯆꯣꯛꯊꯔꯛꯄ ꯃꯇꯝꯗ ꯉꯁꯥꯏꯒꯤ ꯊꯥꯡꯈ꯭ꯔꯤꯕ ꯈꯣꯡꯊꯥꯡ ꯑꯗꯨ ꯍꯥꯟꯅ ꯆꯦꯜꯂꯒ ꯋꯥꯈꯟꯗ ꯅꯤꯡꯁꯤꯡꯉꯒ ꯊꯥꯡꯒꯗꯕꯅꯤ ꯃꯔꯝꯗꯤ ꯑꯩꯍꯥꯛꯅ ꯆꯦꯜꯂꯤꯕ ꯂꯝꯖꯦꯟ ꯑꯗꯨ ꯃꯤꯌꯥꯝꯒꯤ ꯃꯃꯥꯡꯗꯁꯨ ꯆꯦꯟꯒꯗꯕꯅꯤ ꯃꯔꯝꯗꯤ ꯑꯩꯍꯥꯛ ꯑꯁꯤ ꯃꯤ ꯑꯣꯏꯒꯗꯕꯅꯤ ꯃꯤ ꯑꯣꯏꯗ꯭ꯔꯕꯗꯤ ꯑꯩꯍꯥꯛꯅ ꯇꯧꯔꯤꯕ ꯊꯕꯛ ꯑꯗꯨꯗ ꯄꯨꯛꯅꯤꯡ ꯆꯪꯕ ꯍꯥꯏꯕꯁꯤ ꯑꯩꯍꯥꯛꯀꯤ ꯇꯪꯉꯥꯏ ꯐꯗꯕ ꯄꯣꯠꯁꯛꯅꯤ ꯃꯔꯝꯗꯤ ꯑꯗꯨꯅ ꯂꯝꯖꯦꯟ ꯆꯦꯟꯕ ꯍꯥꯏꯕꯁꯤ ꯌꯥꯝꯅ ꯇꯥꯡꯉꯥꯏ ꯐꯗꯕ ꯄꯣꯠꯁꯛꯅꯤ